ꯁꯥꯟꯅꯕ ꯍꯥꯏꯁꯤꯅ ꯃꯤꯌꯥꯝꯗ ꯑꯆꯧꯕ ꯏꯊꯤꯜ ꯑꯃ ꯄꯤꯌꯦ ꯁꯥꯟꯅꯕ ꯍꯥꯏꯁꯤꯗꯒꯤ ꯀꯥꯟꯅꯕꯁꯦ ꯗꯤꯁꯤꯄ꯭ꯂꯤꯟ ꯂꯩꯔꯦ ꯃꯁꯥꯒꯤ ꯃꯊꯧ ꯃꯁꯥꯅ ꯈꯪꯉꯛꯀꯅꯤ ꯁꯥꯟꯅ ꯈꯣꯠꯅꯕ ꯍꯥꯏꯁꯤꯅ ꯃꯤꯌꯥꯝꯗ ꯀꯥꯟꯅꯕ ꯄꯤꯕ ꯑꯗꯒꯤ ꯁꯥꯟꯅꯕꯗꯨꯅ ꯃꯤꯗꯨ ꯃꯁꯥ ꯃꯎ ꯐꯅ ꯇꯤꯟꯖꯪ ꯀꯥꯏꯖꯪꯗꯕ ꯑꯐꯕ ꯆꯤꯟꯖꯥꯛ ꯆꯥꯔꯒ ꯑꯗꯨꯝ ꯃꯁꯥ ꯅꯨꯡꯉꯥꯏꯅ ꯁꯥꯟꯅꯒꯅꯤ ꯁꯝꯅ ꯍꯥꯏꯔꯕꯗ ꯂꯩꯀꯥꯏꯗꯒꯤ ꯏꯃꯥꯟꯅꯕ ꯑꯃ ꯂꯩ ꯃꯥꯗꯣ ꯍꯥꯟꯅ ꯅꯤꯁꯥ ꯀꯩꯀꯥ ꯆꯥꯔꯝꯕꯅꯤ ꯑꯩꯅ ꯑꯍꯥꯟꯕꯗ ꯑꯩꯅ ꯃꯥꯗꯣ ꯋꯥꯔꯤ ꯐꯖꯅ ꯁꯥꯕꯗꯒꯤ ꯑꯩꯒ ꯂꯝꯄꯥꯛꯇ ꯐꯨꯠꯕꯣꯜ ꯁꯥꯟꯅꯕ ꯈꯔ ꯈꯔ ꯊꯣꯛꯁꯦ ꯍꯥꯏ ꯃꯥꯁꯨ ꯑꯍꯥꯟꯕꯗꯗꯤ ꯌꯥꯔꯝꯗꯦ ꯑꯗꯨ ꯑꯩꯅ ꯁꯨꯝ ꯇꯤꯟꯅꯔꯨ ꯀꯧꯕꯅꯤꯅ ꯏꯃꯥꯟꯅꯕꯅꯤꯅ ꯐꯍꯟꯅꯤꯡꯕꯗꯒꯤ ꯑꯩꯒ ꯈꯔ ꯈꯔ ꯕꯣꯟ ꯁꯥꯟꯅꯕ ꯊꯣꯛꯏ ꯃꯥꯁꯨ ꯑꯍꯥꯟꯕꯗꯗꯤ ꯁꯥꯟꯅꯁꯤ ꯁꯨꯡꯌꯥ ꯌꯥꯗꯦ ꯃꯁꯥꯗꯣ ꯇꯟꯗꯅ ꯍꯥꯏꯗꯤ ꯃꯥꯅ ꯆꯥꯔꯨꯕ ꯅꯤꯁꯥꯗꯨꯅ ꯇꯟꯗꯅ ꯑꯗꯨꯝ ꯃꯣꯗꯔꯒ ꯁꯨꯡꯁꯥꯟꯅꯁꯤ ꯌꯥꯎ ꯌꯥꯗꯦ ꯑꯗꯨ ꯈꯖꯤꯛ ꯈꯖꯤꯛ ꯁꯥꯟꯅꯕ ꯍꯧꯃꯤꯟꯅꯔꯛꯑꯦ ꯑꯩꯒ ꯑꯗꯨꯝ ꯂꯝꯄꯥꯛꯇ ꯊꯣꯛ ꯊꯣꯛꯇꯅ ꯕꯣꯟꯁꯦ ꯑꯗꯨꯝ ꯁꯥꯟꯅꯕꯗꯒꯤ ꯃꯥꯗꯣ ꯍꯧꯖꯤꯛꯇꯤ ꯍꯥꯏꯗꯤ ꯃꯥ ꯁꯥꯟꯅꯕꯗꯨ ꯃꯁꯥꯗ ꯏꯊꯤꯜ ꯑꯃ ꯐꯥꯎꯔꯛꯑꯕꯅꯤꯅ ꯑꯐꯕ ꯆꯤꯟꯖꯥꯛ ꯆꯥꯗ ꯌꯥꯗ꯭ꯔꯦ ꯆꯥꯡ ꯅꯥꯏꯅ ꯇꯨꯝꯗ ꯌꯥꯗ꯭ꯔꯦ ꯍꯥꯟꯅꯗꯤ ꯃꯥꯗꯣ ꯅꯤꯁꯥ ꯆꯥꯔꯒ ꯉꯥꯎꯁꯟꯅꯗꯅ ꯌꯨꯝꯗ ꯑꯗꯨꯝ ꯂꯩꯔꯝꯕꯗꯨ ꯍꯧꯖꯤꯛꯇꯤ ꯕꯣꯟ ꯁꯥꯟꯅꯕ ꯊꯣꯛꯂꯛꯄꯗꯒꯤ ꯃꯥꯏ ꯍꯥꯟꯅꯒꯤ ꯅꯤꯁꯥꯗꯨ ꯈꯔ ꯈꯔ ꯊꯥꯗꯣꯛꯄ ꯍꯧꯔꯦ ꯋꯥꯔꯤꯁꯨ ꯐꯖꯅ ꯁꯥꯕ ꯌꯥꯔꯦ ꯕꯣꯟ ꯈꯖꯤꯛ ꯈꯖꯤꯛ ꯁꯥꯟꯅꯔꯛꯄꯗꯒꯤ ꯃꯁꯥꯗꯨꯁꯨ ꯐꯒꯠꯂꯦ ꯍꯥꯟꯅꯗꯒꯤꯗꯤ ꯌꯥꯝꯅ ꯑꯗꯨꯒ ꯌꯨꯝꯒꯤ ꯃꯤꯅꯁꯨ ꯕꯣꯟ ꯈꯔ ꯈꯔ ꯁꯥꯟꯅꯕ ꯄꯨꯊꯣꯛꯄꯤꯕꯒꯤ ꯑꯩꯉꯣꯟꯗ ꯃꯣꯏꯒꯤ ꯃꯃꯥ ꯃꯄꯥꯅ ꯌꯥꯝꯅ ꯈꯔ ꯈꯔ ꯁꯥꯟꯅꯕ ꯊꯣꯛꯃꯤꯟꯅꯕꯗꯨ ꯐꯩ ꯑꯅ ꯑꯩꯉꯣꯟꯗ ꯍꯥꯏꯔꯛꯄꯁꯨ ꯌꯥꯎꯋꯦ ꯁꯤꯅ ꯁꯥꯟꯅ ꯈꯣꯠꯅꯕꯁꯤꯅ ꯀꯥꯟꯅꯕꯁꯦ ꯍꯥꯏꯗꯤ ꯃꯤ ꯑꯃꯒꯤ ꯄꯨꯟꯁꯤꯗ ꯃꯥꯡꯉꯨꯔꯕ ꯃꯤꯗꯣ ꯈꯖꯤꯛꯇꯪ ꯑꯣꯏꯔꯁꯨ ꯆꯤꯡꯈꯠꯄ ꯉꯝꯃꯤ ꯁꯥꯟꯅ ꯈꯣꯠꯅꯕꯁꯤꯅ ꯀꯥꯟꯅꯕꯁꯦ